ꯍꯂꯣ ꯁꯤꯕꯨ ꯀꯩꯅꯣ ꯁꯤꯕꯨ ꯃꯅꯤꯄꯨꯔ ꯑꯩ ꯑꯩ ꯃꯅꯨꯡ ꯑꯁꯣꯝꯗꯒꯤ ꯂꯥꯛꯄꯅꯦ ꯑꯗꯣ ꯅꯈꯣꯏꯒꯤ ꯃꯅꯤꯄꯨꯔꯒꯤ ꯅꯈꯣꯏꯒꯤ ꯃꯅꯤꯄꯨꯔꯒꯤ ꯀꯣ ꯃꯨꯛꯅꯥꯁꯦ ꯑꯩ ꯌꯥꯝꯅ ꯌꯦꯡꯅꯤꯡꯉꯦ ꯈꯪꯅꯤꯡꯉꯦ ꯅꯪ ꯍꯩꯕ꯭ꯔꯥ ꯑꯗꯣ ꯑꯩꯗꯣ ꯑꯃꯨꯛꯇꯪ ꯌꯦꯡꯃꯤꯟꯅꯕ ꯌꯥꯕ꯭ꯔꯥ ꯑꯩ ꯉꯁꯤ ꯅꯈꯣꯏꯒꯤ ꯃꯅꯤꯄꯨꯔ ꯂꯣꯜꯗ ꯍꯥꯏꯔꯒꯦꯀꯣ ꯅꯈꯣꯏꯒꯤ ꯃꯅꯤꯄꯨꯔꯗ ꯍꯥꯏꯕꯗ ꯑꯩꯈꯣꯏ ꯉꯁꯤ ꯅꯤꯄꯥꯜ ꯇꯔꯦꯠꯅꯤ ꯁꯨꯔꯦ ꯑꯩꯈꯣꯏ ꯃꯪꯉꯥ ꯂꯥꯛꯄꯅꯦ ꯑꯗꯣ ꯑꯩꯅ ꯅꯈꯣꯏꯒꯤ ꯃꯅꯤꯄꯨꯔꯒꯤ ꯃꯨꯛꯅꯥꯁꯦꯀꯣ ꯌꯥꯝꯅ ꯄꯥꯝꯕ ꯑꯗꯨ ꯀꯔꯝ ꯇꯧꯕ꯭ꯔꯥ ꯀꯔꯝꯍꯥꯏꯅ ꯇꯧꯕ꯭ꯔꯥ ꯑ ꯍꯥꯏꯌꯨ ꯍꯥꯏꯌꯨ

ꯑꯥ ꯑ ꯍꯣꯏ ꯍꯥꯏꯌꯣ ꯍꯥꯏꯌꯣ ꯑꯗꯨ ꯑꯗꯨꯗꯤ ꯁꯣꯛꯇꯕ꯭ꯔꯥ ꯑꯠꯁꯥ ꯑꯠꯁꯥ ꯎꯝ ꯑꯥꯎ ꯐꯔꯦ ꯐꯔꯦ ꯑꯗꯨꯗꯤ ꯐꯔꯦꯀꯣ ꯐꯔꯦꯀꯣ